ꯇꯥꯃꯣ ꯑꯩꯅ ꯂꯥꯛꯆꯔꯤꯕ ꯑꯁꯤ ꯅꯍꯥꯟ ꯑꯩꯅ ꯑꯣꯗꯔ ꯇꯧꯖꯈꯤꯕ ꯑꯆꯥ ꯑꯊꯛꯁꯤꯡ ꯑꯗꯣ ꯍꯟꯗꯣꯛꯄ ꯄꯥꯝꯂꯦ ꯃꯔꯝꯗꯤ ꯑꯩꯅ ꯄꯥꯝꯂꯤꯕ ꯄꯣꯠꯁꯤꯡ ꯑꯗꯣ ꯑꯔꯤꯕ ꯃꯍꯥꯎ ꯌꯥꯎꯗ꯭ꯔꯕ ꯃꯅꯝ ꯆꯦꯜꯂꯕ ꯂꯣꯏꯅꯅ ꯄꯦꯛ ꯇꯧꯔꯛꯂꯤꯕꯁꯤꯡ ꯑꯗꯣ ꯁꯦꯒꯥꯏꯔꯝꯂꯦ ꯑꯁꯤꯗꯁꯨ ꯅꯠꯇꯅ ꯑꯩꯅ ꯌꯥꯝꯅ ꯄꯥꯝꯖꯅ ꯂꯧꯈꯤꯕ ꯊꯛꯅꯕ ꯃꯍꯤꯁꯤꯡ ꯑꯗꯣ ꯑꯦꯛꯁꯄꯤꯌꯥꯔ ꯑꯣꯏꯕ ꯑꯃꯗꯤ ꯃꯈꯨꯝꯁꯤꯡ ꯑꯗꯣ ꯁꯤꯜ ꯀꯥꯏꯕꯅ ꯃꯔꯝ ꯑꯣꯏꯔꯒ ꯑꯌꯥꯝꯕꯅ ꯅꯤꯛꯊꯣꯛꯂꯝꯂꯦ ꯃꯔꯝ ꯑꯗꯨꯅ ꯑꯩꯅ ꯑꯣꯗꯔ ꯇꯧꯖꯈꯤꯕ ꯄꯣꯠꯁꯤꯡ ꯑꯁꯤ ꯍꯟꯗꯣꯛꯆꯔꯕꯅꯤ